ꯎꯝ ꯍꯜꯂꯣ ꯇꯥꯕꯤꯕ꯭ꯔꯣ

ꯑꯣ ꯃꯥꯅꯦ ꯃꯥꯅꯦ ꯌꯥꯏꯌꯦ ꯀꯌꯥꯝ ꯂꯧꯒꯗꯃꯣ ꯍꯦꯛꯇ ꯍꯣꯡꯅ ꯄꯤꯊꯣꯛꯑ ꯂꯣꯏꯔꯦꯗ ꯉꯥ ꯃꯈꯜꯕꯨꯗꯤ ꯌꯥꯝꯃꯦ ꯁꯤꯗ ꯑꯩꯒꯤꯗ ꯂꯩꯔꯤꯁꯦ ꯔꯧ ꯃꯤꯔꯒꯟ ꯑꯗꯨꯗꯒꯤ ꯁꯤꯜꯕꯔ ꯒ꯭ꯂꯥꯁ ꯀꯥꯞ ꯑꯗꯒꯤ ꯄꯨꯛꯂꯥꯎꯕꯤ ꯁꯤꯜꯕꯔꯗꯣ ꯑꯩꯈꯣꯏ ꯀꯔꯤ ꯀꯤꯂꯣꯒꯤ ꯃꯊꯛꯇꯨꯗꯤ ꯆꯥꯃꯒ ꯅꯤꯐꯨ ꯌꯥꯡꯈꯩ ꯄꯤꯌꯦ ꯀꯤꯂꯣꯗꯩ ꯍꯦꯟꯈꯤꯕ ꯃꯆꯤꯟꯖꯥꯛꯁꯦ ꯑꯩꯈꯣꯏꯒꯤꯗꯤ ꯍꯣꯏ ꯑꯗꯨꯝꯕꯗꯨꯁꯨ ꯈꯔ ꯇꯧꯏ ꯑꯗꯣ ꯑꯌꯥꯝꯕꯅ ꯑꯩꯈꯣꯏꯗꯤ ꯁꯖꯤꯛ ꯁꯖꯤꯛ ꯆꯥꯕ ꯉꯥ ꯂꯩꯕꯅꯤꯅ ꯁꯖꯤꯛ ꯆꯥꯕ ꯁꯖꯤꯛ ꯑꯣꯏꯅ ꯊꯥꯗꯩ ꯑꯗꯨꯒꯤ ꯃꯣꯏꯅ ꯐꯥꯏꯗꯣꯔꯛꯄ ꯃꯊꯤꯁꯤꯡꯗꯨ ꯑꯗꯨꯝ ꯃꯈꯣꯏ ꯁꯤꯡꯗꯨꯅ ꯑꯃꯨꯛꯀ ꯆꯥꯔꯒ ꯑꯗꯨꯝ ꯆꯥꯎꯖꯕꯅꯤꯗ ꯎꯝ ꯍꯣꯏ ꯌꯥꯏꯌꯦ ꯑꯗꯨꯈꯛꯇꯔꯣ ꯑꯇꯣꯞꯄ ꯉꯥ ꯃꯈꯜꯁꯤꯡ ꯎꯀꯥꯕꯤ ꯉꯥꯃꯨ ꯀꯔꯤ ꯀꯔꯤꯁꯤꯡꯗꯨꯗꯣ ꯄꯥꯝꯗꯕ꯭ꯔꯣ ꯎꯀꯥꯕꯤꯗꯤ ꯆꯅꯤꯌꯥꯡꯈꯩ ꯄꯤꯌꯦ ꯎꯝ ꯑꯦ ꯐꯖꯩꯗ ꯎꯀꯥꯕꯤꯗꯤ ꯎꯝ ꯑꯗꯣ ꯇꯨꯡꯍꯟꯕꯤꯒꯨꯝꯕꯁꯨ ꯂꯩ ꯑꯗꯩ ꯉꯥꯔꯪꯁꯨ ꯐꯖ ꯐꯖꯕ ꯂꯩꯌꯦ ꯃꯔꯨꯝ ꯄꯨꯕ ꯉꯥꯔꯪ ꯐꯖ ꯐꯖꯕ ꯍꯦꯛꯇ ꯊꯥꯎꯗ ꯇꯥꯎꯕꯗ ꯄꯨꯟꯁꯤꯒꯤ ꯀꯥꯎꯔꯣꯏꯗꯕ ꯉꯥꯔꯪ ꯂꯩꯌꯦꯕ ꯑꯗꯣ ꯃꯃꯟꯗꯣ ꯑꯗꯣꯝꯅ ꯗꯥꯏꯔꯦꯛ ꯂꯥꯛꯄꯤꯔꯗꯤ ꯎꯝ ꯈꯔ ꯑꯩꯈꯣꯏꯁꯨ ꯂꯥꯛꯄꯕꯨꯗꯤ ꯌꯥꯝꯅ ꯍꯦꯟꯅ ꯌꯦꯡꯅ ꯄꯤꯗ ꯑꯗꯣ ꯑꯣꯖꯥꯅ ꯂꯥꯛꯄꯤꯔꯗꯤ ꯈꯤꯇꯪ ꯃꯔꯥꯡ ꯀꯥꯏꯅ ꯂꯧꯔꯒꯗꯤ ꯆꯥꯝꯃꯒ ꯀꯨꯟꯊ꯭ꯔꯥꯐꯥꯎꯗꯗꯤ ꯑꯗꯨꯝ ꯄꯤꯅꯤꯗ ꯆꯥꯅ ꯈꯣꯠꯅꯕꯁꯨ ꯇꯣꯡꯉꯥꯟꯅ ꯑꯗꯨꯝ ꯈꯔ ꯍꯥꯞꯀꯅꯤꯗ

ꯉꯥꯔꯪꯗꯨꯗꯤ ꯑꯩꯈꯣꯏ ꯑꯩꯈꯣꯏ ꯁꯤꯗ ꯂꯥꯛꯄꯗꯗꯤ ꯆꯍꯨꯝꯌꯥꯡꯈꯩꯒꯨꯝꯕ ꯄꯤꯌꯦ ꯕꯖꯥꯔꯗ ꯑꯩꯈꯣꯏꯅ ꯌꯣꯜꯂꯨꯕꯗꯤ ꯆꯃꯔꯤꯒꯨꯝꯕ ꯌꯣꯜꯂꯤꯗ ꯑꯗꯨ ꯁꯤꯗ ꯂꯥꯛꯄꯗꯗꯤ ꯆꯍꯨꯝ ꯆꯍꯨꯝꯌꯥꯡꯈꯩ ꯁꯨꯃꯥꯏꯅ ꯌꯣꯜꯂꯦ ꯆꯅꯤꯌꯥꯡꯈꯩꯅꯦ ꯀꯤꯂꯣꯗ ꯑꯧ ꯃꯐꯝꯗ ꯐꯖꯩꯌꯦ ꯑꯁ ꯈꯨꯕꯥꯛꯃꯨꯛ ꯄꯥꯛꯄ ꯑꯆꯧ ꯑꯆꯧꯕꯗ ꯉꯥꯛꯇꯅꯤꯗ ꯎꯝ ꯍꯣꯏ ꯑꯇꯣꯞꯄ ꯑꯇꯣꯞꯄ ꯃꯤꯁꯤꯡꯁꯨ ꯍꯥꯏꯐꯦꯠ ꯍꯪꯉꯣ ꯑꯗꯨꯝ ꯂꯥꯛꯄ ꯌꯥꯏꯌꯦ ꯎꯝ ꯄꯣꯔꯣꯡꯒꯨꯝꯕꯁꯨ ꯑꯆꯧ ꯑꯆꯧꯕ ꯂꯩꯌꯦꯕ